ꯑꯩꯈꯣꯏꯒꯤ ꯈꯨꯡꯒꯪꯒꯤ ꯈꯨꯟꯅꯥꯏꯗ ꯍꯧꯗꯣꯛꯈꯤꯕ ꯃꯥꯏ ꯄꯥꯛꯂꯕ ꯀꯔꯕꯥꯔ ꯑꯗꯨꯗꯤ ꯅꯨꯄꯤꯁꯤꯡꯒꯤ ꯐꯤꯁꯥ ꯂꯣꯟꯁꯥꯅꯤ ꯂꯩꯔꯤꯕ ꯌꯨꯝꯒꯤ ꯅꯨꯄꯤꯁꯤꯡꯅ ꯐꯤꯁꯥ ꯂꯣꯟꯁꯥ ꯍꯥꯏꯕꯗꯤ ꯐꯅꯦꯛ ꯁꯥꯕ ꯐꯤ ꯁꯥꯕ ꯇꯧꯗꯨꯅ ꯃꯁꯥꯒꯤ ꯁꯦꯟꯊꯣꯛ ꯂꯝꯕꯤ ꯂꯩꯅꯕ ꯁꯦꯟꯊꯣꯛ ꯂꯝꯕꯤ ꯂꯩꯔꯒꯗꯤ ꯃꯁꯥꯗ ꯃꯥꯅ ꯆꯥꯅꯤꯡꯕ ꯊꯛꯅꯤꯡꯕ ꯆꯠꯅꯤꯡꯕ ꯀꯔꯤꯒꯨꯝꯕ ꯑꯃ ꯇꯧꯒꯦ ꯍꯥꯏꯕ ꯃꯇꯝꯗꯁꯨ ꯐꯤꯁꯥ ꯂꯣꯟꯁꯥꯗꯨꯒꯤ ꯃꯇꯦꯡꯅ ꯌꯥꯝꯅ ꯄꯥꯏ ꯄꯥꯛꯅ ꯇꯧꯅꯤꯡꯕ ꯇꯧꯕ ꯐꯉꯛꯄ ꯄꯥꯡꯊꯣꯛꯅꯤꯡꯕ ꯊꯕꯛ ꯐꯪꯉꯛꯄ ꯑꯗꯨꯅ ꯃꯔꯝ ꯑꯣꯏꯗꯨꯅ ꯐꯤꯁꯥ ꯂꯣꯟꯁꯥꯁꯦ ꯑꯗꯨꯛꯀꯤ ꯃꯇꯤꯛ ꯆꯥꯎꯅ ꯌꯨꯝ ꯌꯨꯝ ꯈꯨꯗꯤꯡꯒꯤ ꯑꯣꯏꯔꯒꯁꯨ ꯑꯩꯈꯣꯏꯒꯤ ꯈꯨꯡꯒꯪꯗ ꯑꯅꯝꯕꯅ ꯐꯤꯁꯥ ꯂꯣꯟꯁꯥꯁꯦ ꯇꯧꯅꯩ ꯑꯗꯨꯗꯨꯒ ꯃꯁꯤꯅ ꯃꯥꯏ ꯄꯥꯛꯂꯛꯄꯁꯤ ꯑꯅꯝꯕꯅ ꯑꯩꯈꯣꯏꯒꯤ ꯈꯨꯡꯒꯪꯗ ꯂꯥꯏꯔꯕꯒꯤ ꯑꯣꯏꯅ ꯁꯦꯜꯞ ꯍꯦꯜꯞ ꯒ꯭ꯔꯨꯞ ꯅꯨꯄꯤ ꯇꯔꯥ ꯇꯔꯥꯅ ꯃꯦꯝꯕꯔ ꯇꯔꯥ ꯇꯔꯥ ꯄꯨꯟꯁꯤꯟꯖꯔꯒ ꯁꯦꯜꯞ ꯍꯦꯜꯞ ꯒ꯭ꯔꯨꯞ ꯑꯃꯃꯝ ꯁꯦꯝꯖꯩ ꯁꯦꯜꯞ ꯍꯦꯜꯞ ꯒ꯭ꯔꯨꯞ ꯑꯁꯤꯗꯒꯤ ꯑꯩꯈꯣꯏꯅ ꯑꯍꯥꯟꯕꯗ ꯑꯄꯤꯛꯄꯗ ꯂꯣꯟ ꯂꯧꯖꯔꯝꯃꯤ ꯂꯣꯟ ꯂꯧꯕꯁꯤ ꯐꯖꯅ ꯁꯤꯡꯕꯒꯤ ꯃꯇꯨꯡꯏꯟꯅꯁꯨ ꯆꯥꯎ ꯆꯥꯎꯅ ꯐꯪꯉꯤ ꯑꯍꯥꯟꯕꯗ ꯑꯩꯈꯣꯏꯅ ꯐꯤꯁꯥ ꯂꯣꯟꯁꯥ ꯇꯧꯕ ꯃꯇꯝꯗ ꯂꯪ ꯂꯩꯅꯤꯡꯉꯥꯏ ꯂꯩꯇꯗꯅ ꯐꯤ ꯁꯥꯕ ꯂꯦꯞꯄ ꯑꯗꯨꯅ ꯑꯗꯒꯤ ꯌꯣꯟꯕ ꯃꯇꯝꯗꯁꯨ ꯂꯩꯅꯗꯕ ꯃꯁꯦꯟꯅꯤꯅ ꯄꯩꯁꯥ ꯄꯤꯅꯕ ꯋꯥꯠꯂꯛꯄ ꯑꯗꯨ ꯍꯧꯖꯤꯛꯀꯤ ꯑꯦꯁ ꯍꯩꯆ ꯖꯤ ꯑꯁꯤ ꯌꯥꯎꯔꯨꯕꯗꯒꯤ ꯑꯦꯁ ꯍꯩꯆ ꯖꯤꯒꯤ ꯈꯨꯠꯊꯥꯡꯗꯒꯤ ꯁꯔꯀꯥꯔꯅ ꯄꯤꯊꯔꯛꯄ ꯂꯣꯟꯗꯨꯗꯒꯤ ꯑꯩꯈꯣꯏꯅ ꯂꯧꯖꯔꯒ ꯌꯥꯝ ꯆꯥꯎꯅ ꯐꯤ ꯍꯧꯕ ꯁꯥꯕꯗ ꯌꯥꯝꯅ ꯑꯗꯨꯛꯀꯤ ꯃꯇꯤꯛ ꯃꯇꯦꯡ ꯄꯥꯡꯕ ꯑꯃ ꯑꯣꯏꯖꯈꯤ